ꯑꯩꯈꯣꯏꯁꯤꯗ ꯅꯥꯠ ꯆꯠꯅꯕꯤ ꯑꯩꯈꯣꯏ ꯇꯣꯉꯥꯟ ꯇꯣꯉꯥꯟꯕ ꯃꯌꯥꯝ ꯂꯩꯖꯩ ꯑꯩꯈꯣꯏꯒꯤ ꯊꯪꯅꯕꯁꯤꯡꯗ ꯍꯥꯏꯔꯤꯕ ꯃꯈꯣꯏꯒꯤ ꯅꯥꯠꯀꯤ ꯑꯣꯏꯕ ꯊꯧꯔꯝ ꯀꯩꯀꯥꯗꯁꯨ ꯑꯩꯈꯣꯏꯅ ꯃꯇꯦꯡ ꯄꯥꯡꯕ ꯌꯥꯕ ꯑꯔꯤꯌꯥ ꯑꯣꯏꯔꯒꯅ ꯑꯩꯈꯣꯏ ꯑꯗꯨꯝ ꯄꯥꯡꯃꯤꯟꯅꯩ ꯑꯗꯣ ꯑꯩꯈꯣꯏꯒꯤꯗꯁꯨ ꯑꯗꯨꯝ ꯄꯥꯡꯃꯤꯟꯅꯩ ꯑꯩꯈꯣꯏꯒꯤ ꯍꯔꯥꯎ ꯀꯨꯝꯍꯩ ꯂꯥꯛꯄꯗꯁꯨ ꯑꯩꯈꯣꯏ ꯑꯗꯨꯝ ꯁꯔꯨꯛ ꯌꯥꯃꯤꯟꯅꯩ ꯃꯈꯣꯏꯗꯁꯨ ꯌꯥꯏ ꯑꯗꯨꯝ ꯅꯨꯡꯁꯤ ꯆꯥꯟꯅꯅ ꯑꯗꯨꯝ ꯂꯩꯃꯤꯟꯅꯩ